ꯁ꯭ꯋꯤꯃꯤꯡ ꯍꯥꯏꯔꯒ ꯑꯩꯈꯣꯏ ꯇꯥꯏꯕꯪ ꯃꯤ ꯑꯃ ꯑꯩꯈꯣꯏꯒꯤ ꯄꯨꯟꯁꯤꯗ ꯌꯥꯝ ꯀꯥꯟꯅꯕ ꯑꯦꯛꯇꯤꯚꯤꯇꯤꯁ ꯑꯃ ꯑꯣꯏꯔꯝꯃꯦ ꯀꯔꯤꯒꯤꯔ ꯍꯥꯏꯔꯒ ꯍꯧꯖꯤꯛꯀꯥꯟꯁꯤꯗꯤ ꯑꯩꯈꯣꯏ ꯁ꯭ꯋꯤꯃꯤꯡꯁꯦ ꯊꯕꯛ ꯆꯤꯟꯃꯟꯕꯒꯤ ꯑꯩꯈꯣꯏꯁꯦ ꯁ꯭ꯋꯤꯃꯤꯡꯁꯦ ꯄꯥꯛ ꯆꯠꯁꯨ ꯆꯠꯇ꯭ꯔꯦ ꯆꯠꯁꯨ ꯆꯠꯅꯗ꯭ꯔꯦ ꯆꯠꯅꯤꯡꯕꯒꯤ ꯋꯥꯈꯜꯁꯨ ꯑꯃꯠꯇ ꯄꯣꯛꯇ꯭ꯔꯦ ꯀꯔꯤꯒꯤꯔ ꯍꯥꯏꯔꯒ ꯃꯦꯟ ꯑꯥꯔꯅꯤꯡꯔꯣꯝꯗ ꯆꯠꯈꯤꯕꯅꯤꯅ ꯁ꯭ꯋꯤꯃꯤꯡ ꯇꯧꯕꯒꯤ ꯃꯇꯝꯁꯦ ꯄꯥꯛ ꯈꯥꯏꯗꯣꯛꯅꯤꯡꯗꯦ ꯑꯗꯨꯕꯨ ꯃꯣꯏꯅ ꯏꯟꯁꯇꯤꯠ ꯑꯣꯐ ꯗꯣꯛꯇꯔ ꯆꯠꯂꯒ ꯂꯥꯏꯌꯦꯡꯕ ꯁꯔꯨꯛꯇꯤ ꯃꯦꯗꯤꯁꯤꯟ ꯃꯌꯥꯝ ꯆꯥꯕ ꯁꯔꯨꯛꯇꯤ ꯁ꯭ꯋꯤꯃꯤꯡ ꯇꯧꯕꯅ ꯁ꯭ꯋꯤꯃꯤꯡ ꯆꯠꯄꯅ ꯌꯥꯝꯅ ꯀꯥꯟꯅꯔꯝꯃꯤ ꯀꯔꯤꯒꯤꯔ ꯍꯥꯏꯔꯒ ꯁ꯭ꯋꯤꯃꯤꯡ ꯇꯧꯕ ꯀꯥꯟꯁꯤꯗ ꯑꯩꯈꯣꯏ ꯊꯕꯛ ꯆꯠꯂꯒ ꯁ꯭ꯇꯔꯦꯁ ꯂꯩꯕ ꯃꯌꯥꯝꯁꯦ ꯁ꯭ꯋꯤꯃꯤꯡ ꯆꯠꯂꯒ ꯑꯦꯛꯇꯤꯚꯤꯇꯤꯁꯁꯨ ꯕ꯭ꯂꯗ ꯁꯔꯀꯨꯂꯦꯁꯟꯗꯁꯨ ꯌꯥꯝ ꯍꯦꯜꯞ ꯇꯧꯏ ꯑꯗꯨꯒ ꯕꯣꯗꯤꯁꯨ ꯅꯨꯡꯉꯥꯏꯅ ꯔꯤꯂꯦꯛꯁ ꯇꯧꯕ ꯉꯝꯃꯦ ꯑꯗꯨꯒ ꯃꯥꯏꯟꯁꯨ ꯏꯪꯅ ꯆꯤꯛꯅ ꯂꯩꯕꯒꯤ ꯃꯥꯏꯟꯁꯨ ꯕ꯭ꯂꯗꯁꯤꯗ ꯁꯥꯔꯀꯨꯂꯦꯠ ꯇꯧꯏ ꯑꯗꯨꯒ ꯑꯦꯡꯖꯥꯏꯇꯤ ꯃꯌꯥꯝ ꯂꯩꯔꯕꯁꯨ ꯔꯤꯗ꯭ꯌꯨꯁꯁꯨ ꯇꯧꯏ ꯍꯥꯏꯅ ꯈꯜꯂꯦ ꯑꯗꯨꯒ ꯃꯦꯟꯒꯤꯗꯤ ꯁ꯭ꯋꯤꯃꯤꯡꯁꯤꯕꯨ ꯑꯩꯈꯣꯏꯅ ꯇꯣꯏ ꯇꯧꯕ ꯃꯇꯝꯁꯤꯗ ꯑꯩꯈꯣꯏ ꯍꯥꯔꯠ ꯗꯤꯖꯤꯁꯁꯨ ꯌꯥꯝꯅ ꯂꯣ ꯑꯣꯏꯌꯦ ꯑꯗꯨꯒ ꯁ꯭ꯇ꯭ꯔꯣꯛ ꯍꯥꯔꯠ ꯁ꯭ꯇ꯭ꯔꯣꯛꯀꯨꯝꯕ ꯇꯧꯕꯀꯥꯟꯗꯁꯨ ꯁꯤꯁꯦ ꯑꯌꯥꯝꯕ ꯑꯗꯨꯒꯨꯝꯕ ꯂꯩꯅꯥꯗꯒꯤ ꯉꯥꯛꯊꯣꯛꯄꯅꯦ ꯑꯗꯨꯒ ꯄ꯭ꯂꯁ ꯑꯩꯈꯣꯏ ꯇꯨꯝꯕꯒꯤ ꯀ꯭ꯋꯥꯂꯤꯇꯤꯁꯨ ꯌꯥꯝ ꯍꯦꯟꯒꯠꯍꯟꯕꯅꯦ ꯑꯗꯨꯅ ꯑꯩꯈꯣꯏꯁꯦ ꯁ꯭ꯋꯤꯃꯤꯡꯁꯦ ꯑꯉꯥꯡꯗꯒꯤ ꯑꯍꯟꯐꯥꯎꯕ ꯌꯥꯔꯒꯗꯤ ꯃꯃꯥ ꯃꯄꯥꯁꯤꯅ ꯄ꯭ꯔꯣꯃꯣꯠ ꯇꯧꯕꯤꯔꯒ ꯑꯉꯥꯡꯁꯤꯡꯁꯦ ꯂꯣꯏꯅꯃꯛ ꯂꯦꯁꯟ ꯑꯣꯏꯅ ꯁ꯭ꯋꯤꯃꯤꯡꯁꯦ ꯂꯔꯟ ꯇꯧꯍꯟꯕꯅ ꯑꯩꯈꯣꯏ ꯍꯛꯆꯥꯡꯗꯁꯨ ꯀꯥꯟꯅꯩꯌꯦ ꯃꯦꯟꯇꯦꯜꯂꯤ ꯐꯤꯖꯤꯀꯦꯜꯂꯤ ꯁ꯭ꯄꯤꯔꯤꯠꯆꯨꯋꯦꯜꯂꯤꯗꯁꯨ ꯀꯥꯟꯅꯩ ꯍꯥꯏꯕꯁꯦ ꯁꯤ ꯍꯥꯏꯅꯤꯡꯏ